ꯃꯥꯂꯦꯝ ꯁꯤꯟꯕ ꯊꯨꯡꯅ ꯁꯔꯀꯥꯔꯁꯤꯡꯅ ꯄꯥꯏꯈꯠꯂꯤꯕ ꯈꯣꯡꯊꯥꯡ ꯇꯣꯉꯥꯟ ꯇꯣꯉꯥꯟꯕ ꯈꯣꯡꯊꯥꯡ ꯍꯦꯜ ꯀꯦꯌꯥꯔ ꯏꯁꯀꯤꯝꯁꯤꯡ ꯑꯃꯁꯨꯡ ꯊꯧꯔꯥꯡꯁꯤꯡ ꯑꯁꯤ ꯑꯩꯒꯤꯅ ꯑꯩꯍꯥꯛꯅ ꯈꯪꯉꯤ ꯑꯗꯨꯕꯨ ꯑꯩꯍꯥꯛꯅ ꯑꯁꯤꯒꯨꯝꯂꯕ ꯁꯥꯔꯕꯤꯁꯁꯤꯡ ꯑꯁꯤꯒꯤ ꯀꯥꯟꯅꯕ ꯑꯃꯠꯇ ꯐꯪꯈꯤꯗꯦ ꯏꯁꯀꯤꯝꯁꯤꯡ ꯑꯁꯤꯗꯒꯤ ꯀꯥꯟꯅꯕ ꯐꯪꯂꯤꯕ ꯃꯤꯑꯣꯏꯁꯤꯡ ꯑꯁꯤ ꯑꯌꯥꯝꯕꯅ ꯁꯦꯟꯊꯣꯛ ꯂꯩꯖꯗꯕ ꯃꯤꯑꯣꯏꯁꯤꯡ ꯑꯍꯟ ꯑꯣꯏꯕ ꯃꯤꯑꯣꯏꯁꯤꯡ ꯗꯤꯁꯑꯦꯕꯤꯂꯤꯇꯤꯒꯤ ꯃꯤꯑꯣꯏꯁꯤꯡ ꯑꯃꯁꯨꯡ ꯑꯇꯩ ꯈꯨꯗꯣꯡ ꯆꯥꯗꯕ ꯃꯤꯑꯣꯏꯁꯤꯡꯅꯤ ꯑꯦꯄ꯭ꯂꯤꯀꯦꯁꯟꯒꯤ ꯊꯧꯑꯣꯡ ꯑꯃꯁꯨꯡ ꯀꯥꯟꯅꯕꯁꯤꯡ ꯑꯁꯤ ꯑꯀꯛꯅꯕ ꯏꯁꯀꯤꯝ ꯑꯃꯁꯨꯡ ꯃꯁꯤ ꯏꯝꯄ꯭ꯂꯤꯃꯦꯟ ꯇꯧꯔꯕ ꯂꯩꯕꯥꯛ ꯑꯗꯨꯒꯤ ꯃꯇꯨꯡ ꯏꯟꯅ ꯈꯦꯠꯅꯩ ꯃꯤꯑꯣꯏꯁꯤꯡꯅ ꯃꯤꯑꯣꯏ ꯑꯃꯅ ꯗꯤꯖꯤꯛꯅꯦꯇꯦꯠ ꯒꯣꯕꯔꯃꯦꯟ ꯑꯦꯖꯦꯟꯁꯤꯁꯤꯡ ꯍꯦꯜ ꯀꯦꯌꯥꯔ ꯄ꯭ꯔꯣꯕꯥꯏꯗꯔ ꯅꯠꯇ꯭ꯔꯒꯅ ꯑꯣꯟꯂꯥꯏꯟ ꯄꯣꯔꯇꯦꯜꯁꯤꯡ ꯀꯤ ꯈꯨꯠꯊꯥꯡꯗ ꯑꯦꯄ꯭ꯂꯥꯏ ꯇꯧꯕ ꯌꯥꯏ ꯀꯥꯟꯅꯕꯁꯤꯡ ꯑꯗꯨꯒꯤ ꯃꯅꯨꯡꯗ ꯃꯦꯗꯤꯀꯦꯜ ꯁꯥꯔꯕꯤꯁꯁꯤꯡ ꯁꯞꯁꯤꯗꯤ ꯄꯥꯏꯕ ꯍꯤꯗꯥꯛ ꯂꯥꯡꯊꯛꯁꯤꯡ ꯄ꯭ꯔꯤꯕꯦꯟꯇꯤꯞ ꯀꯦꯌꯥꯔ ꯑꯃꯁꯨꯡ ꯍꯦꯜ ꯀꯦꯌꯥꯔꯒꯤ ꯆꯥꯗꯤꯡ ꯗꯃꯛ ꯁꯦꯜꯒꯤ ꯃꯇꯦꯡ ꯌꯥꯎꯕ ꯌꯥꯏ